ꯑꯣ ꯌꯥꯏ ꯌꯥꯏ ꯀꯩꯅꯣꯅꯦ ꯕ꯭ꯔꯗꯔ ꯑ ꯄꯨꯟꯁꯤꯂꯣꯛꯁꯦ ꯑꯩꯈꯣꯏ ꯂꯩꯀꯥꯏꯗ ꯂꯩꯕ ꯑꯩꯈꯣꯏ ꯀꯀꯥ ꯑꯃ ꯀꯥ ꯂꯣꯌꯥ ꯍꯥꯏꯅ ꯃꯥꯁꯤꯅ ꯊꯥꯏꯅ ꯆꯍꯤ ꯀꯨꯟꯒꯤ ꯃꯃꯥꯡꯗ ꯃꯥꯅ ꯀꯟꯒꯤꯕꯅꯦ ꯍꯥꯏꯇꯥꯔꯦꯀꯣ ꯃꯥꯁꯤꯅ ꯑ ꯁꯤꯒꯤꯁꯦ ꯑꯍꯥꯟꯕꯗ ꯀꯃꯥꯏꯅ ꯇꯧꯒꯦ ꯃꯇꯝꯗ ꯃꯥꯅ ꯂꯥꯡꯒꯣꯜꯒꯤ ꯔꯦꯟꯖꯁꯤꯗ ꯃꯥꯅ ꯑꯍꯥꯟꯕꯗ ꯃꯔꯨ ꯈꯔ ꯊꯥꯕ ꯍꯧꯕꯖꯥꯠꯅꯦ ꯍꯥꯏꯗꯤ ꯑ ꯀꯔꯤ ꯍꯥꯏꯇꯥꯔꯦ ꯐ꯭ꯔꯨꯠ ꯇ꯭ꯔꯤꯁꯀꯨꯝꯕ ꯈꯔ ꯑꯗꯩ ꯕꯦꯝꯕꯨꯒꯨꯝꯕ ꯈꯔ ꯑꯗꯩ ꯑꯣꯔꯀꯤꯠꯀꯨꯝꯕ ꯈꯔ ꯊꯥꯕꯅꯦꯕ ꯑꯗꯩ ꯁꯨꯝ ꯁꯨꯝ ꯁꯨꯝ ꯁꯨꯝ ꯁꯨꯝ ꯆꯍꯤꯒꯤ ꯈꯨꯗꯤꯡꯒꯤ ꯑꯗꯨꯗ ꯃꯥꯅ ꯍꯦꯟꯅ ꯍꯦꯟꯅ ꯊꯥꯕꯗꯩꯗꯤ ꯀꯩꯗꯧꯔꯛꯀꯦ ꯍꯥꯏꯕ ꯃꯇꯝꯗ ꯍꯨꯖꯤꯛ ꯍꯨꯖꯤꯛꯅꯦ ꯑꯐꯇꯔ ꯑꯕꯥꯎꯠ ꯇ꯭ꯋꯦꯟꯇꯤ ꯏꯌꯥꯔꯁ ꯍꯨꯖꯤꯛꯁꯦ ꯇ꯭ꯋꯦꯟꯇꯤ ꯊꯥꯔꯇꯤ ꯑꯦꯀꯔ ꯊ꯭ꯔꯤ ꯍꯟꯗ꯭ꯔꯦꯗ ꯑꯦꯀꯔꯁ ꯑꯣꯞ ꯍꯤꯜꯂꯦꯟꯁꯦ ꯃꯥꯅ ꯂꯣꯏꯅꯃꯛ ꯀꯔꯤ ꯍꯥꯏꯇꯥꯔꯦ ꯔꯤꯐꯣꯔꯦꯁꯇꯦꯁꯟ ꯇꯧꯕꯅꯦꯕ ꯇꯧꯔꯤꯁꯦ ꯑꯗꯨꯗ ꯁꯤꯒꯤ ꯄꯣꯠꯁꯤꯗ ꯀꯩꯗꯧꯒꯦ ꯍꯥꯏꯕ ꯃꯇꯝꯗ ꯑꯩꯈꯣꯏꯒꯤ ꯃꯌꯥꯝ ꯑꯃ ꯃꯅꯤꯄꯨꯔꯗꯪꯒꯤꯖꯨ ꯅꯠꯇꯅ ꯑꯩꯈꯣꯏ ꯑꯥꯎꯠꯁꯥꯏꯠꯇꯩꯖꯨ ꯑꯩꯒꯣꯏꯒꯤ ꯇꯨꯔꯤꯁꯠ ꯃꯌꯥꯝ ꯑꯃ ꯇ꯭ꯔꯦꯀꯔ ꯃꯌꯥꯝ ꯑꯃ ꯍꯥꯏꯀꯔ ꯑꯃ ꯂꯥꯛꯑꯦꯕ ꯁꯤꯒꯤꯖꯤꯗ ꯑꯩꯈꯣꯏꯒꯤ ꯍꯥꯏꯗꯤ ꯂꯩꯅꯕ ꯈꯣꯠꯅꯕ ꯀꯩꯅꯣ ꯇꯧꯅꯕ ꯑꯗꯥꯏꯅ ꯇꯧꯔꯒ ꯂꯧ ꯂꯥꯛꯄꯅꯦꯕ ꯇꯧꯔꯤꯁꯦ ꯑꯣꯀꯦ ꯑ ꯃꯥꯅꯦ ꯁꯤꯒꯤꯁꯦ ꯑꯦꯛꯖꯦꯛꯂꯤ ꯑꯩꯅ ꯈꯪꯕꯗꯤ ꯑꯣꯏꯗꯦ ꯑꯗꯨꯕꯨ ꯑꯩꯒꯤ ꯑꯩ ꯋꯥꯈꯟꯗꯗꯤ ꯀꯃꯥꯏ ꯇꯧꯒꯦꯗ ꯑꯗ ꯍꯥꯟꯅ ꯊꯥꯏꯅꯗꯤ ꯃꯣꯏꯁꯦ ꯀꯔꯤ ꯍꯥꯏꯇꯥꯔꯦ ꯂꯣꯗꯖ ꯃꯆꯥ ꯑꯃ ꯂꯩꯔꯝꯃꯦꯕ ꯁꯤꯒꯤ ꯄꯨꯟꯁꯤꯂꯣꯛꯀꯤ ꯆꯤꯡꯁꯤꯒꯤ ꯃꯌꯥꯏꯁꯤꯗꯀꯣ ꯑꯗꯨꯒ ꯂꯣꯗꯖꯇꯨꯒꯤ ꯅꯥꯀꯟꯗ ꯁ꯭ꯇ꯭ꯔꯤꯝ ꯃꯆꯥ ꯑꯃ ꯂꯩꯌꯦꯕ ꯁꯤꯒꯤ ꯁ꯭ꯇ꯭ꯔꯤꯝꯁꯦ ꯑꯩꯈꯣꯏꯒꯤ ꯆꯤꯡ ꯃꯅꯨꯡꯗꯒꯤ ꯂꯥꯛꯄꯅꯦ ꯍꯥꯏꯇꯥꯔꯦ ꯍꯥꯏꯕꯗꯤ ꯂꯣꯛ ꯍꯥꯏꯇꯥꯔꯦꯀꯣ ꯑꯗꯥꯏꯇꯧꯔꯒ ꯑꯗꯨꯗꯒꯤ ꯃꯃꯤꯡꯖꯦ ꯄꯨꯟꯁꯤꯂꯣꯛ ꯍꯥꯏꯕꯁꯦ ꯂꯥꯛꯈꯤꯕꯅꯦꯕ ꯑꯗꯨꯒ ꯁꯤꯒꯤ ꯄꯨꯟꯁꯤꯂꯣꯛ ꯍꯥꯏꯔꯤꯕ ꯖꯒꯥꯁꯤꯗ ꯀꯩꯗꯧꯒꯦ ꯍꯥꯏꯕ ꯃꯇꯝꯗ ꯑꯩꯈꯣꯏꯒꯤ ꯁꯥ ꯉꯥꯗꯒꯤ ꯀꯩꯗꯒꯤ ꯁꯥ ꯉꯥꯗꯒꯤ ꯑꯗꯒꯤ ꯎ ꯋꯥꯁꯦ ꯃꯌꯥꯝꯃ ꯍꯧꯋꯦꯕ ꯑꯗꯨꯒ ꯁꯤꯒꯤ ꯑꯦꯔꯥꯎꯟ ꯊ꯭ꯔꯤ ꯍꯟꯗ꯭ꯔꯦꯗ ꯑꯦꯀꯔ ꯂꯦꯟꯁꯤꯗ ꯑꯩꯈꯣꯏꯒꯤ ꯀꯩꯗꯧꯔꯦ ꯕꯦꯝꯕꯨꯒꯤ ꯃꯈꯜꯁꯤꯁꯨ ꯑꯩꯈꯣꯏꯒꯤ ꯀꯨꯟꯊ꯭ꯔꯥ ꯍꯦꯟꯅ ꯂꯩꯕ ꯃꯈꯜ ꯃꯈꯜꯗ ꯑꯣꯏꯅꯀꯣ ꯃꯁꯤꯡꯗ ꯅꯠꯇꯕ ꯃꯁꯤꯡ ꯃꯈꯜ ꯀꯨꯟꯊ꯭ꯔꯥ ꯑꯗꯒꯤ ꯑꯣꯔꯀꯤꯠꯇ ꯍꯥꯏꯔꯒꯗꯤ ꯀ꯭ꯋꯥꯛꯂꯩꯒꯨꯝꯕꯒꯤ ꯂꯩꯒꯩꯁꯦ ꯈꯇꯅ ꯑꯈꯣꯏꯒꯤ ꯃꯤ ꯃꯁꯤꯡ ꯀꯨꯟꯃꯨꯛꯀꯤ ꯆꯥꯡ ꯍꯥꯏꯗꯤ ꯃꯈꯜꯗꯣ ꯃꯁꯤꯡ ꯀꯨꯟꯅꯦꯕ ꯑꯗꯨꯗꯪꯁꯨ ꯅꯠꯇꯅ ꯑꯩꯈꯣꯏꯒꯤ ꯂꯤꯟꯒꯨꯝꯕ ꯀꯥꯡꯒꯨꯝꯕ ꯃꯌꯥꯝ ꯑꯃꯁꯨ ꯂꯩ ꯑꯗꯒꯤ ꯃꯣꯡꯒꯨꯁ ꯀꯥꯏꯅ ꯍꯥꯏꯅꯕ ꯑꯗꯒꯤ ꯀꯩ ꯍꯥꯏꯇꯥꯔꯦ ꯑ ꯁꯖꯤ ꯀꯩꯀꯥ ꯑꯗꯒꯤ ꯁꯥ ꯉꯥ ꯑꯆꯧ ꯑꯆꯧꯕ ꯁꯥ ꯉꯥ ꯍꯥꯏꯗꯤ ꯑ ꯑꯝ ꯀꯩꯃꯛꯇꯤ ꯅꯠꯇ꯭ꯔꯒꯁꯨ ꯀꯩꯗꯧꯅꯤ ꯑꯩꯈꯣꯏꯒꯤ ꯑ ꯋꯥꯏꯜ ꯀꯦꯠ ꯍꯥꯏꯇꯥꯔꯦ ꯑꯗꯨꯒꯨꯝꯕꯁꯨ ꯃꯌꯥꯝ ꯂꯩꯌꯦꯕ ꯑꯗꯨꯅ ꯁꯤꯒꯤ ꯑꯩꯈꯣꯏꯒꯤ ꯀꯥ ꯂꯣꯌꯥꯅ ꯁꯤꯒꯤ ꯄꯨꯟꯁꯤꯂꯣꯛ ꯍꯥꯏꯕꯁꯦ ꯃꯥꯅ ꯌꯥꯝꯅ ꯀꯩꯍꯥꯏꯇꯥꯔꯦ ꯊꯥꯏꯅꯉꯥꯏꯗꯒꯤ ꯑꯗꯨꯝ ꯑ ꯑꯝ ꯀꯩꯅꯣ ꯌꯣꯛꯈꯠꯄꯤꯔꯛꯄꯅꯦ ꯍꯥꯏꯇꯥꯔꯦ ꯑꯗꯨꯒ ꯑꯩꯈꯣꯏꯅ ꯁꯤꯒꯤ ꯇ꯭ꯔꯦꯜꯁꯤꯗ ꯇ꯭ꯔꯦꯜ ꯍꯥꯏꯗꯤ ꯑꯩꯈꯣꯏꯅ ꯀꯩ ꯍꯥꯏꯇꯥꯔꯦ ꯇ꯭ꯔꯦꯀꯤꯡ ꯇꯧꯕꯩꯗ ꯆꯠꯄꯗꯨꯗꯅꯦ ꯀꯃꯥꯏ ꯇꯧꯒꯦ ꯃꯇꯝꯗ ꯑꯩꯈꯣꯏꯒꯤ ꯆꯠꯂꯅꯤꯀꯣ ꯆꯠꯂꯅꯤꯀꯣ ꯆꯠꯂꯒ ꯑꯩꯈꯣꯏꯒꯤ ꯑꯥ ꯃꯇꯣꯟꯁꯤꯗꯅꯦ ꯃꯅꯤꯄꯨꯔꯒꯤꯁꯤꯗ ꯂꯩꯔꯤꯕ ꯑꯩꯈꯣꯏ ꯃꯩꯇꯩꯒꯩꯁꯤꯒꯤꯅꯦ ꯑꯈꯣꯏꯒꯤ ꯎꯝ ꯐꯤꯔꯥꯟ ꯀꯩ ꯍꯥꯏꯇꯥꯔꯦ ꯃꯆꯨ ꯇꯔꯦꯠꯀꯤ ꯐꯤꯔꯥꯟꯁꯦ ꯌꯥꯝ ꯆꯥꯎꯅ ꯃꯇꯣꯟꯗ ꯂꯩꯌꯦ ꯌꯥꯝ ꯐꯖꯖꯥꯠꯅꯦ ꯁꯤꯒꯤ ꯖꯒꯥꯁꯦ

ꯑꯣꯀꯦ ꯑꯣꯀꯦ ꯊꯦꯡꯀ꯭ꯌꯨ ꯊꯦꯡꯀ꯭ꯌꯨ ꯑꯝ ꯑꯣꯀꯦ